ꯍꯁꯤꯅꯥꯔꯣ ꯑꯣ ꯑꯩ ꯁꯥꯅꯤꯌꯥꯅꯦ ꯑꯗꯣ ꯀꯩꯅꯣꯝꯇ ꯍꯪꯒꯦꯗꯅ ꯎꯝ ꯅꯪ ꯀꯛꯆꯤꯡ ꯒꯥꯔꯗꯦꯟ ꯆꯠꯂꯨꯔꯕꯣ ꯑꯗꯨꯒꯤ ꯁꯨꯝ ꯀꯛꯆꯤꯡꯗ ꯒꯥꯔꯗꯦꯟꯒꯤ ꯃꯑꯣꯡ ꯀꯔꯤ ꯈꯔ ꯈꯪꯅꯤꯡꯕ ꯑꯗꯨ ꯅꯪ ꯆꯠꯂꯨꯔꯃꯤꯅ ꯑꯝꯇ ꯍꯥꯏꯔꯛꯑꯣ ꯍꯥꯏꯒꯦ ꯇꯧꯕꯅꯦ ꯑꯣ ꯂꯩꯒꯗꯤ ꯁꯨꯝ ꯃꯈꯜ ꯌꯥꯝꯅ ꯁꯨꯝ ꯄꯥꯟꯕ꯭ꯔꯥ ꯑꯣ ꯑꯗꯨ ꯃꯐꯝꯗꯨꯗꯤ ꯌꯥꯝ ꯐꯖꯕ꯭ꯔꯥ ꯆꯤꯡ ꯃꯊꯛꯇꯒꯁꯨ ꯑꯣꯏꯕꯅꯤꯅ ꯑꯗꯨꯝ ꯑꯣ ꯌꯥꯝ ꯐꯖꯔꯝꯗꯧ ꯃꯥꯜꯂꯦ ꯑꯩꯁꯨ ꯍꯟꯗꯛ ꯆꯠꯀꯦꯅ ꯇꯧꯕꯅꯤ ꯃꯃꯥꯡꯒꯤꯗ ꯆꯠꯄꯗꯨꯗꯤ ꯊꯦꯡꯗꯅ ꯁꯦꯡꯅ ꯑꯝꯇ ꯎꯔꯛꯇ꯭ꯔꯦꯕ ꯃꯝꯗꯅ ꯑꯗꯨ ꯅꯈꯣꯏ ꯆꯠꯀꯗꯕ ꯂꯩꯕ꯭ꯔꯣ ꯑꯣ ꯑꯩ ꯎꯝ ꯆꯠꯀꯗ ꯑꯗꯨꯝ ꯅꯃꯥꯟꯅꯕꯤꯁꯤꯡꯗꯤ ꯆꯠꯅꯤꯡꯕ ꯌꯥꯎꯗ꯭ꯔꯣ ꯑꯗꯣ ꯍꯪꯅꯧꯗꯅ ꯅꯪ ꯎꯝ ꯑꯗꯨꯕꯨꯗꯤ ꯍꯥꯏꯔꯛꯀꯦ ꯑꯗꯣ ꯅꯃꯥꯟꯅꯕꯤꯁꯤꯡꯗꯨꯁꯨ ꯑꯗꯨꯝ ꯍꯪꯉꯣ ꯑꯗꯣ ꯆꯠꯄꯩ ꯃꯇꯝꯗꯨꯕꯨꯗꯤ ꯑꯩ ꯍꯥꯏꯔꯛꯀꯦ ꯑꯗꯨꯒ ꯄꯨꯟꯅ ꯆꯠꯃꯤꯟꯅꯔꯣꯁꯦꯕ ꯑꯗꯨꯒ ꯑꯗꯨꯝ ꯃꯐꯝꯗꯨꯗ ꯂꯩꯔꯁꯨ ꯌꯥꯏ ꯑꯗꯣ ꯑꯩꯈꯣꯏ ꯑꯗꯨꯝ ꯈꯔ ꯊꯦꯡꯅ ꯏꯃꯥꯟꯅꯕꯤ ꯄꯨꯂꯞ ꯄꯨꯟꯕꯅꯤꯅ ꯆꯥꯛ ꯊꯣꯡꯉꯒ ꯑꯣꯏꯔꯁꯨ ꯑꯗꯨꯝ ꯄꯨꯔꯒ ꯆꯥꯕꯅ ꯐꯠꯇ꯭ꯔꯣ ꯑꯗꯨꯅ ꯑꯥ ꯑꯥ ꯑꯥ ꯉꯁꯥꯏ ꯑꯥ ꯃꯇꯣꯟꯗꯁꯨ ꯀꯔꯤ ꯏꯁꯤꯡꯒꯤ ꯈꯔ ꯂꯩ ꯋꯥꯇꯔ ꯐꯣꯜꯒꯨꯝꯕ ꯃꯆꯥ ꯑꯃ ꯂꯩꯌꯦꯅ ꯍꯥꯏꯌꯦ ꯑꯗꯣ ꯎꯔꯕꯣ ꯅꯪ ꯍꯣꯏ ꯑꯗꯨꯕꯨꯗꯤ ꯑꯗꯣ ꯀꯩꯀꯩ ꯍꯣꯠꯅꯔꯤꯒꯦ ꯍꯧꯖꯤꯛꯄꯣ ꯎꯝ ꯍꯣꯏ ꯑꯗꯨꯕꯨꯗꯤ ꯑꯗꯣ ꯎꯝ ꯐꯔꯦ ꯑꯩ ꯆꯠꯂꯝꯗꯥꯏꯗ ꯍꯥꯏꯔꯛꯑꯒꯦ ꯑꯗꯨꯗꯤ ꯉꯁꯤꯒꯤꯗꯤ ꯊꯝꯃꯒꯦ